ꯍꯜꯂꯣ ꯑꯥ ꯁꯤ ꯊꯧꯗꯥꯝ ꯑꯥꯅꯜꯂꯥ ꯑꯣ ꯅꯪꯒꯤ ꯅꯆꯥꯅꯨꯄꯥ ꯇꯥꯏꯁꯟꯒꯤ ꯃꯇꯥꯡꯗ ꯑꯩꯈꯣꯏꯒꯤ ꯏꯁꯀꯨꯜꯒꯤ ꯏꯁꯄꯣꯔ꯭ꯠꯁ ꯑꯃ ꯇꯧꯗꯣꯔꯤꯕꯀꯣ ꯍꯟꯗꯛꯀꯤ ꯌꯥꯎꯁꯪꯒꯤ ꯑꯗꯨꯗꯩꯗ ꯅꯪ ꯅꯆꯥ ꯅꯨꯄꯥꯁꯦ ꯑꯩꯈꯣꯏꯅ ꯈꯔ ꯌꯥꯎꯍꯟꯅꯤꯡꯕ ꯑꯗ ꯅꯣꯏꯅ ꯃꯥꯁꯤ ꯐꯨꯠꯕꯣꯜꯒꯨꯝꯕ ꯀꯔꯤꯒꯨꯝꯕꯁꯨ ꯑꯗꯨꯝ ꯁꯥꯟꯅꯕ ꯑꯗꯨꯝ ꯐꯖꯅ ꯏꯁꯀꯨꯜꯗꯁꯨ ꯑꯗꯨꯝ ꯁꯥꯟꯅꯕ ꯇꯥꯏꯃꯤꯡꯗ ꯑꯗꯨꯝ ꯁꯥꯟꯅꯩꯑꯕ ꯑꯗ ꯅꯣꯏꯒꯤ ꯄꯦꯔꯦꯟꯅꯗꯤ ꯈꯔ ꯑꯥ ꯊꯤꯡꯏ ꯈꯣꯠꯂꯤꯅ ꯁꯨꯝ ꯍꯥꯏꯕ ꯂꯥꯏꯔꯤꯛ ꯈꯔ ꯋꯥꯠꯂꯤ ꯑꯗꯨꯅ ꯁꯥꯟꯅꯕꯗ ꯆꯠꯈ꯭ꯔꯅꯤ ꯈꯣꯠꯈ꯭ꯔꯅꯤ ꯀꯥꯏꯅ ꯁꯨꯝ ꯍꯥꯏꯌꯦꯕꯀꯣ ꯑꯗꯨ ꯀꯃꯥꯏꯅ ꯇꯧꯕꯅꯣꯅ ꯅꯈꯣꯏ ꯁꯥꯏꯠꯇꯒꯤ ꯑꯃꯨꯛꯇꯪ ꯈꯪꯅꯤꯡꯕ ꯍꯥꯏꯇꯥꯔꯦ ꯎꯝ ꯑꯣꯏꯔꯣꯏ ꯑꯣꯏꯔꯣꯏ ꯑꯗꯨ ꯃꯉꯣꯟꯗ ꯇꯦꯂꯦꯟ ꯃꯌꯥꯝ ꯑꯃ ꯑꯇꯣꯞꯄ ꯃꯌꯥꯝ ꯑꯃ ꯌꯥꯎꯔꯤꯕ ꯂꯥꯏꯔꯤꯛ ꯇꯝꯕꯗꯨ ꯈꯛꯇꯅ ꯌꯥꯔꯣꯏꯕꯀꯣ ꯁꯥꯟꯅꯕ ꯈꯣꯠꯅꯕꯁꯨ ꯈꯔ ꯌꯥꯎꯗ꯭ꯔꯒꯗꯤ ꯑꯗꯨꯅ ꯀꯔꯤꯁꯨ ꯃꯉꯣꯟꯗ ꯃꯥꯒꯤ ꯇꯦꯂꯦꯟ ꯃꯌꯥꯝ ꯑꯃ ꯑꯗꯨꯗꯒꯤ ꯃꯉꯣꯅꯗ ꯇꯣꯉꯥꯟꯕ ꯑꯦꯛꯁ꯭ꯔꯥ ꯈꯔ ꯌꯥꯎꯔꯤꯕ ꯑ ꯆꯦꯁꯀꯨꯝꯕ ꯁꯥꯟꯅꯕꯒꯨꯝꯕ ꯑꯗꯨꯗꯒꯤ ꯀꯦꯔꯣꯝꯒꯨꯝꯕ ꯀꯔꯤꯒꯨꯝꯕ ꯃꯌꯥꯝ ꯁꯥꯟꯅꯕꯒꯤ ꯍꯩꯕꯒꯤ ꯍꯩꯌꯦꯕꯀꯣ ꯃꯥꯁꯦ ꯏꯁꯀꯨꯜꯗꯁꯨ ꯑꯗꯨꯝ ꯁꯥꯟꯅꯍꯜꯂꯤ ꯑꯗꯨꯗꯩ ꯌꯨꯝꯗꯗꯤ ꯅꯣꯏ ꯁꯤꯒꯤ ꯄꯣꯠꯁꯤꯡꯁꯤ ꯈꯪꯗꯕ꯭ꯔꯥ ꯀꯃꯥꯏꯅ ꯇꯧꯕꯅꯣ ꯑꯗꯨꯒꯤꯁꯨ ꯍꯥꯏꯐꯦꯠ ꯑꯩꯅ ꯍꯪꯅꯤꯡꯕ ꯅꯣꯏꯗ ꯈꯪꯅꯤꯡꯕ ꯎꯝ ꯑꯥ ꯑꯗꯨꯒꯨꯝꯕ ꯇꯦꯂꯦꯟꯗꯣ ꯎꯝ ꯑꯗꯨ ꯊꯤꯡꯕꯤꯔꯨꯅꯨ ꯌꯥꯔꯒꯗꯤ ꯈꯔ ꯌꯥꯎꯍꯟꯕꯤꯌꯨ ꯃꯥꯗꯨ ꯁꯥꯟꯅ ꯈꯣꯠꯅꯕꯁꯤ ꯇꯧꯔ ꯀꯥꯟꯗ ꯃꯉꯣꯟꯗꯁꯨ ꯃꯍꯥꯛꯀꯤ ꯂꯥꯏꯔꯤꯛꯇꯁꯨ ꯑꯗꯨꯝ ꯃꯥꯏꯅ ꯇꯧꯖꯅꯤ ꯑꯗꯨꯝ ꯂꯥꯏꯔꯤꯛꯇꯨꯒ ꯁꯥꯟꯅꯕꯗꯨꯒ ꯑꯗꯨꯝ ꯑ ꯂꯣꯏꯅꯔꯒ ꯆꯠꯂꯒꯗꯤ ꯍꯦꯟꯅ ꯐꯒꯅꯤ ꯍꯥꯏꯕꯒꯤꯅꯤꯗ ꯑꯩꯈꯣꯏꯅ ꯑꯃꯨꯛ ꯍꯥꯏꯅꯤꯡꯉꯤꯅꯀꯣ ꯂꯥꯏꯔꯤꯛꯇꯨ ꯈꯛꯇ ꯇꯧꯕꯅꯁꯨ ꯌꯥꯔꯣꯏꯑꯕ ꯃꯁꯥꯁꯨ ꯈꯔ ꯐꯕ ꯑꯃ ꯗꯔꯀꯥꯔ ꯂꯩꯗꯅ ꯃꯍꯥꯛꯀꯤ ꯋꯥꯈꯜ ꯂꯧꯁꯤꯡ ꯕꯨꯗꯙꯤ ꯂꯧꯁꯤꯡ ꯐꯒꯠꯂꯛꯅꯕ ꯃꯁꯥ ꯐꯒꯠꯂꯛꯅꯕ ꯁꯥꯟꯅ ꯈꯣꯠꯅꯕ ꯍꯥꯏꯕꯁꯤꯅ ꯑꯗꯨꯗꯩ ꯐꯠꯇꯕ ꯆꯤꯟꯖꯥꯛ ꯆꯥꯔꯔꯣꯏ ꯃꯥ ꯁꯥꯟꯅ ꯈꯣꯠꯅꯕ ꯇꯧꯇꯔꯒꯗꯤ ꯅꯤꯁꯥ ꯄꯥꯁꯥꯁꯨ ꯆꯥꯔꯛꯑꯔꯣꯏ ꯑꯗꯨꯝꯕꯒꯤꯁꯨ ꯈꯟꯕ ꯂꯥꯏꯔꯤꯛꯀꯤꯁꯨ ꯈꯟꯗ ꯌꯥꯗꯦ ꯁꯥꯟꯅꯕꯗꯨꯁꯨ ꯌꯥꯎꯕ ꯑꯃ ꯗꯔꯀꯥꯔ ꯂꯩꯗꯅ ꯑꯗꯨꯒꯤꯅꯤꯗ ꯑꯩꯈꯣꯏꯅ ꯏꯃꯨꯡꯒꯤ ꯑꯩꯈꯣꯏꯒꯤ ꯐꯥꯗꯥꯔ ꯍꯥꯏꯇꯔꯦ ꯕꯥꯕꯥ ꯍꯥꯏꯇꯥꯔꯦꯅꯦ ꯅꯉꯣꯟꯗ ꯑꯩꯈꯣꯏꯅ ꯐꯣꯟ ꯇꯧꯔꯛꯏꯁꯦ ꯏꯁꯀꯨꯜꯒꯤ ꯁꯥꯏꯠꯇꯒꯤ ꯇꯧꯔꯛꯛꯄꯅꯤ ꯑꯗꯨꯅ ꯍꯟꯗꯛꯀꯤ ꯏꯁꯀꯨꯜꯒꯤ ꯁꯥꯟꯅꯕꯁꯦ ꯁꯤꯗ ꯌꯥꯔꯒꯗꯤ ꯈꯔ ꯐꯖꯅ ꯌꯥꯎꯍꯟꯕꯤꯌꯨ ꯑꯥ ꯊꯤꯡꯕ ꯈꯣꯠꯄ ꯇꯧꯕꯤꯒꯅꯨ ꯍꯥꯏꯕꯒꯤ ꯍꯥꯏꯇꯥꯔꯦꯅꯦ ꯅꯣꯏꯒꯤ ꯁꯥꯏꯠꯇꯒꯤꯁꯨ ꯃꯉꯣꯟꯗ ꯈꯔ ꯃꯇꯦꯡ ꯄꯥꯡꯕꯤꯌꯨ ꯍꯥꯏꯕꯒꯤ

ꯑꯣ ꯑꯣ

ꯎꯝ ꯎꯝ ꯍꯣꯏꯅꯦ ꯂꯥꯏꯔꯤꯛ ꯂꯥꯏꯔꯤꯛ ꯑꯩꯈꯣꯏꯅ ꯑꯃꯨꯛ ꯍꯥꯏꯔꯤꯅ ꯂꯥꯏꯔꯤꯛꯇꯨꯒ ꯁꯥꯟꯅꯕꯗꯨꯒ ꯁꯨꯝ ꯄꯨꯜꯂꯒ ꯆꯠꯅꯕꯗꯨꯒꯤꯅꯤꯗ ꯂꯥꯏꯔꯤꯛꯇꯨꯁꯨ ꯇꯧꯍꯟꯅꯤ ꯁꯥꯟꯅꯕꯗꯨꯁꯨ ꯃꯍꯥꯛꯅ ꯄꯥꯝꯖꯔꯤꯕ ꯁꯥꯟꯅꯕ ꯍꯩꯔꯤꯕꯁꯤꯡꯗꯣ ꯑꯗꯨ ꯂꯦꯝꯅ ꯃꯥꯡꯗꯅꯕ ꯍꯥꯏꯇꯥꯔꯦ ꯂꯥꯏꯔꯤꯛꯇꯨꯁꯨ ꯇꯧꯍꯜꯂꯒ ꯃꯥꯅ ꯁꯥꯟꯅꯔꯤꯕ ꯒꯦꯝꯁꯤꯡꯗꯣ ꯐꯨꯠꯕꯣꯟ ꯈꯪꯗꯦ ꯆꯦꯁ ꯈꯪꯗꯦ ꯀꯦꯔꯣꯝ ꯈꯪꯗꯦ ꯃꯥꯅ ꯈꯔ ꯍꯩꯖꯔꯤꯕ ꯈꯔꯗꯨ ꯃꯉꯣꯟꯗ ꯇꯦꯂꯦꯟ ꯈꯔ ꯂꯩꯔꯤꯗꯣ ꯑꯗꯨꯒꯤ ꯄꯣꯠꯁꯤꯡꯗꯨ ꯐꯖꯅ ꯇꯧꯍꯟꯁꯦ ꯍꯥꯏꯕꯒꯤꯅꯤꯗ ꯃꯥꯒꯤ ꯂꯥꯏꯔꯤꯛꯇꯨꯁꯨ ꯑꯗꯨꯝ ꯇꯧꯍꯟꯗꯣꯏꯅꯦꯕ ꯑꯩꯈꯣꯏꯅ ꯌꯦꯡꯉꯒ ꯇꯧꯍꯜꯂꯛꯀꯅꯤ ꯁꯨꯝ ꯇꯧꯍꯜꯂꯤꯗꯅꯀꯣ ꯑꯗꯨꯃꯥꯏꯅ ꯇꯧꯔꯁꯤꯀꯣ ꯑꯗꯨꯑꯣꯏꯗꯤ